ꯍꯧꯖꯤꯛ ꯍꯧꯖꯤꯛꯁꯤ ꯑꯩ ꯑꯅꯧꯕ ꯕꯤꯖꯤꯅꯦꯁ ꯑꯃ ꯍꯧꯔꯤ ꯃꯁꯤꯒꯤ ꯀꯔꯕꯥꯔꯁꯤ ꯑꯩꯈꯣꯏꯒꯤ ꯐꯔꯅꯤꯆꯔ ꯇꯧꯔꯒ ꯑꯩꯈꯣꯏꯒꯤ ꯂꯨꯍꯣꯡ ꯈꯣꯡꯗꯣꯡꯕꯗ ꯐꯔꯅꯤꯆꯔ ꯇꯣꯉꯥꯟ ꯇꯣꯉꯥꯟꯕ ꯎꯒꯤ ꯑꯣꯏꯕ ꯄ꯭ꯔꯗꯛꯁꯤꯡ ꯄꯨꯊꯣꯛꯇꯅ ꯄꯨꯟꯁꯤꯁꯦ ꯑꯩꯈꯣꯏ ꯍꯤꯡꯅꯅꯕꯒꯤꯗꯃꯛꯇ ꯃꯁꯤꯒꯤ ꯊꯧꯔꯝꯁꯤꯡ ꯑꯁꯤ ꯄꯥꯡꯊꯣꯛꯆꯔꯤ